ꯑꯉꯥꯡꯁꯤꯡꯗ ꯃꯅꯤꯄꯨꯔꯒꯤ ꯂꯣꯟ ꯑꯁꯤ ꯇꯝꯕꯤꯕ ꯌꯥꯝꯅ ꯃꯔꯨ ꯑꯣꯏ ꯍꯥꯏꯅ ꯈꯜꯂꯤ ꯃꯔꯝꯗꯤ ꯂꯣꯟ ꯑꯁꯤ ꯃꯅꯤꯄꯨꯔ ꯃꯆꯥ ꯑꯃ ꯑꯣꯏꯅ ꯃꯅꯤꯄꯨꯔꯗ ꯂꯩꯕꯗ ꯄꯥꯎ ꯐꯥꯎꯅꯕ ꯗ ꯑꯃꯇꯪ ꯉꯥꯏꯔꯕ ꯄꯥꯝꯕꯩꯅꯤ ꯂꯣꯟ ꯑꯁꯤ ꯍꯩꯇ꯭ꯔꯕꯗꯤ ꯑꯩꯈꯣꯏꯅ ꯃꯅꯤꯄꯨꯔꯗ ꯍꯤꯡꯕꯗ ꯈꯨꯗꯣꯡ ꯆꯥꯗꯕ ꯀꯌꯥ ꯃꯥꯏꯌꯣꯛ ꯅꯔꯛꯀꯅꯤ